ꯂꯩꯈꯤꯗ꯭ꯔꯕ ꯀꯜꯄꯅꯥ ꯆꯧꯂꯥ ꯑꯍꯥꯟꯕ ꯏꯁꯄꯦꯁꯇ ꯆꯠꯄ ꯏꯟꯗꯤꯌꯥꯒꯤ ꯅꯨꯄꯤ ꯑꯃꯅꯤ ꯃꯍꯥꯛ ꯂꯩꯇꯕ ꯃꯇꯝꯗ ꯏꯟꯗꯤꯌꯥꯒꯤ ꯃꯤꯌꯥꯝ ꯄꯨꯝꯅꯃꯛ ꯊꯃꯣꯏ ꯀꯥꯏꯈꯤ ꯃꯍꯥꯛꯅ ꯑꯦꯁꯇ꯭ꯔꯣꯅꯣꯃꯤ ꯃꯌꯥꯝ ꯑꯃꯕꯨ ꯄꯨꯛꯅꯤꯡ ꯊꯧꯅꯥ ꯄꯤꯕꯤꯔꯝꯃꯤ ꯅꯍꯥꯁꯤꯡꯕꯨ ꯃꯥꯒꯤ ꯋꯥꯔꯤ ꯄꯨꯟꯁꯤ ꯋꯥꯔꯤꯅ ꯃꯄꯥꯡꯒꯜ ꯑꯣꯏꯗꯨꯅ ꯃꯌꯥꯝ ꯑꯃ ꯊꯧꯅꯥ ꯍꯥꯞꯄꯤꯈꯤ ꯑꯁꯨꯝꯅ ꯔꯥꯀꯦꯁ ꯁꯔꯃꯁꯨ ꯏꯟꯗꯤꯌꯥꯒꯤ ꯑꯍꯥꯟꯕ ꯏꯁꯄꯦꯁ ꯆꯠꯄ ꯅꯨꯄꯥ ꯑꯃꯅꯤ ꯃꯍꯥꯛꯀꯤ ꯄꯨꯟꯁꯤ ꯋꯥꯔꯤꯁꯤ ꯂꯩꯔꯤꯕ ꯚꯥꯔꯠꯁꯤꯗ ꯂꯩꯔꯤꯕ ꯃꯌꯥꯝ ꯑꯃꯅ ꯋꯥꯔꯤꯅꯗꯨꯅ ꯃꯇꯧ ꯇꯝꯖꯔꯤ ꯑꯁꯨꯝꯅ ꯁꯨꯅꯤꯇꯥ ꯋꯤꯂꯤꯌꯝꯁ ꯍꯥꯏꯔꯤꯕ ꯃꯁꯥꯃꯛ ꯃꯍꯥꯛꯁꯨ ꯑꯁꯥꯝꯃꯤꯁ ꯑꯃꯅꯤ ꯃꯍꯥꯛ ꯃꯁꯥꯗ ꯊꯕꯛ ꯇꯧꯗꯨꯅ ꯍꯧꯖꯤꯛ ꯏꯪꯈꯠꯂꯛꯏꯕ ꯅꯍꯥꯁꯤꯡ ꯃꯌꯥꯝ ꯑꯃꯕꯨ ꯄꯨꯛꯅꯤꯡ ꯊꯧꯅꯥ ꯍꯥꯞꯄꯤꯔꯤ